ꯍꯧꯖꯤꯛꯀꯥꯟꯁꯤꯗꯤ ꯇꯤ ꯕꯤ ꯄ꯭ꯔꯣꯒꯥꯝꯕꯨ ꯊꯣꯏꯅꯕꯨ ꯌꯦꯡꯅꯗ꯭ꯔꯦꯅꯦ ꯌꯨꯇ꯭ꯌꯨꯕ ꯉꯛꯇ ꯌꯦꯡꯈꯤꯕꯗ ꯑꯗꯨꯁꯨ ꯌꯨꯇ꯭ꯌꯨꯕꯀꯤꯅꯦ ꯆꯥꯕꯒꯤ ꯄ꯭ꯔꯣꯒꯥꯝꯁꯦ ꯑꯁꯨꯝ ꯌꯦꯡꯈ꯭ꯔꯗꯤꯅꯦ ꯃꯊꯪ ꯃꯊꯪ ꯃꯊꯪ ꯃꯊꯪ ꯆꯥꯕꯒꯤ ꯉꯛꯇ ꯂꯥꯛꯄꯗꯅꯦ ꯃꯇꯝ ꯍꯧꯈꯤꯕ ꯈꯪꯍꯧꯗꯦ ꯌꯦꯡꯕꯁꯨ ꯌꯥꯝ ꯅꯨꯡꯉꯥꯏ ꯆꯥꯕꯒꯤ ꯄ꯭ꯔꯣꯒꯥꯝꯁꯦ ꯑꯗꯣ ꯑꯩ ꯄ꯭ꯔꯣꯒꯥꯝꯁꯦ ꯌꯥꯝꯅ ꯃꯥꯒꯤ ꯊꯣꯏꯗꯣꯛꯅ ꯈꯪꯕꯗꯤ ꯅꯠꯆꯗꯦꯀꯣ ꯃꯥꯒꯤ ꯆꯦꯅꯦꯜꯒꯨꯝꯕ ꯑꯗꯨꯁꯒꯤ ꯃꯥꯒꯤ ꯂꯤꯒꯀꯨꯝꯕꯁꯦ ꯑꯗꯨꯕꯨ ꯑꯩꯅ ꯃꯅꯤꯄꯨꯔ ꯃꯆꯥ ꯑꯃ ꯑꯣꯏꯅ ꯑꯩꯅ ꯈꯔ ꯅꯨꯡꯉꯥꯏꯕꯁꯦ ꯆꯥꯕꯗ ꯉꯥꯎꯖꯕꯤꯁꯦ ꯁꯤ ꯌꯦꯡꯕ ꯑꯗꯨꯝ ꯅꯨꯡꯉꯥꯏ ꯃꯥꯒꯤ ꯆꯈꯣꯝꯁꯦ ꯍꯦꯛꯇ ꯈꯨꯆꯥꯎ ꯑꯃꯅꯤ ꯑꯗꯨꯒ ꯍꯥꯎꯗꯧꯕ ꯌꯥꯝ ꯃꯥꯟꯕ ꯃꯥꯅ ꯆꯥꯕꯁꯦ ꯑꯗꯨꯒ ꯃꯥꯅ ꯊꯣꯡ ꯊꯥꯛꯄ ꯇꯧꯕꯁꯦ ꯌꯦꯡꯕꯁꯨ ꯌꯥꯝ ꯅꯨꯡꯉꯥꯏꯕꯀꯣ ꯑꯩꯈꯣꯏꯒꯤ ꯍꯦꯛꯄꯗꯒꯤ ꯍꯧꯅ ꯑꯗꯨꯗꯒꯤ ꯆꯥꯛꯁꯪꯗꯨꯁꯨ ꯑꯩꯈꯣꯏꯒꯤ ꯒ꯭ꯌꯥꯁꯇꯁꯨ ꯊꯣꯡꯗꯅ ꯃꯩꯗ ꯊꯣꯡꯉꯒ ꯑꯦ ꯁꯤꯡꯗ ꯊꯣꯡꯉꯒ ꯌꯥꯝ ꯅꯨꯡꯉꯥꯏꯕꯗꯣ ꯃꯥꯒꯤ ꯄ꯭ꯔꯣꯒꯥꯝꯁꯦ ꯑꯗꯨꯒ ꯌꯥꯝ ꯄꯥꯝꯖꯕ ꯔꯦꯁꯤꯄꯤ ꯍꯥꯏꯕ ꯊꯣꯏꯗꯣꯛꯅꯗꯤ ꯂꯩꯇꯦ ꯑꯗꯨꯕꯨ ꯁꯨꯝ ꯌꯦꯡꯉꯛꯄ ꯀꯥꯟꯗ ꯑꯩꯈꯣꯏ ꯑꯩꯈꯣꯏꯅ ꯍꯩꯇꯕ ꯃꯑꯣꯡꯗ ꯊꯣꯡꯕ ꯊꯥꯛꯄ ꯍꯩꯔꯣꯏꯗꯕꯒꯤ ꯆꯤꯟꯖꯥꯛꯁꯦ ꯃꯣꯏꯅ ꯊꯣꯡꯕꯗꯨ ꯎꯔꯒ ꯑꯩꯈꯣꯏꯅ ꯃꯥꯒꯤ ꯔꯦꯁꯤꯄꯤꯗꯨ ꯆꯤꯟꯐꯥ ꯄꯨꯍꯧꯔꯒ ꯊꯣꯡꯒꯦ ꯍꯥꯏꯅꯁꯨ ꯈꯜꯂꯤ ꯌꯦꯡꯕꯁꯨ ꯌꯥꯝ ꯅꯨꯡꯉꯥꯏ ꯃꯣꯏꯅ ꯊꯣꯡꯕꯒꯤ ꯈꯨꯊꯣꯡꯗꯨ ꯎꯕꯗ